ꯑꯩ ꯑꯉꯥꯡ ꯑꯣꯏꯔꯤꯉꯩꯗꯒꯤ ꯍꯧꯅ ꯁ꯭ꯀꯨꯜ ꯀꯣꯂꯦꯖ ꯇꯝꯂꯤꯉꯩ ꯃꯇꯝꯗ ꯂꯥꯏ ꯌꯦꯛꯄ ꯇꯝꯂꯛꯈꯤ ꯑꯥꯔꯇꯤꯁꯁꯤꯡꯒꯤ ꯃꯇꯦꯡ ꯑꯣꯏꯅꯕꯒꯤꯗꯃꯛ ꯃꯅꯤꯄꯨꯔꯗ ꯃꯅꯤꯄꯨꯔ ꯑꯥꯔꯠ ꯀꯣꯂꯦꯖ ꯍꯥꯏꯗꯅ ꯃꯅꯤꯄꯨꯔ ꯁꯔꯀꯥꯔꯅ ꯑꯃ ꯂꯤꯡꯈꯠꯇꯨꯅ ꯊꯝꯕꯤꯔꯕꯅꯤ ꯃꯔꯝ ꯑꯗꯨꯅ ꯑꯥꯔꯠ ꯀꯦꯔꯤꯌꯥꯔ ꯁꯦꯝꯅꯕꯒꯤꯗꯃꯛ ꯀꯣꯂꯦꯖꯁꯤꯡ ꯑꯁꯤꯗ ꯇꯝꯕꯤꯕ ꯗꯔꯀꯥꯔ ꯑꯣꯏ